ꯑꯩꯈꯣꯏꯅ ꯆꯥꯛ ꯊꯣꯡꯕ ꯃꯇꯝꯗ ꯆꯦꯛꯁꯤꯟ ꯊꯧꯔꯥꯡ ꯂꯧꯕ ꯌꯥꯝ ꯃꯊꯧ ꯇꯥꯏ ꯑꯩꯈꯣꯏꯅ ꯒ꯭ꯌꯥꯁ ꯊꯥꯒꯠꯄ ꯃꯇꯝꯗ ꯒ꯭ꯌꯥꯁꯀꯤ ꯃꯅꯥꯛꯇ ꯐꯗꯤꯒꯨꯝꯕ ꯀꯔꯤꯒꯨꯝꯕ ꯊꯝꯕꯤꯗꯕ ꯆꯦ ꯂꯥꯡ ꯊꯝꯕꯤꯗꯕ ꯑꯗꯨꯒ ꯑꯩꯈꯣꯏꯒꯤ ꯒ꯭ꯌꯥꯁꯀꯤ ꯂꯥꯏꯇꯔꯒꯨꯝꯕ ꯑꯗꯨꯒꯨꯝꯕꯁꯦ ꯊꯝꯕꯤꯗꯕ ꯑꯗꯨꯒ ꯉꯥꯏꯍꯥꯛ ꯂꯩꯇꯦ ꯒ꯭ꯌꯥꯁꯁꯦ ꯁꯦꯡꯗꯣꯛꯄꯤꯕ ꯕꯔꯅꯔꯁꯦ ꯁꯦꯡꯗꯣꯛꯄꯤꯕ ꯑꯗꯨꯒ ꯔꯦꯒꯨꯂꯦꯇꯔꯒꯨꯝꯕ ꯀꯔꯤꯒꯨꯝꯕꯁꯦ ꯆꯦꯛ ꯇꯧꯕꯤꯕ ꯑꯗꯨꯒ ꯅꯨꯡꯗꯥꯡ ꯑꯩꯈꯣꯏꯅ ꯇꯨꯝꯃꯝꯗꯥꯏꯗ ꯔꯦꯒꯨꯂꯦꯇꯔꯁꯨ ꯆꯦꯛ ꯇꯧꯕ ꯑꯗꯨꯒ ꯃꯨꯊꯠꯄꯤꯔꯝꯕ ꯑꯗꯨꯒꯨꯝꯕ ꯆꯦꯛꯁꯤꯟ ꯊꯧꯔꯥꯡꯁꯤ ꯂꯧꯈꯠꯄꯅ ꯂꯧꯈꯠꯄ ꯌꯥꯝ ꯐꯩ